ꯏꯝꯐꯥꯜ ꯋꯦꯁꯀꯤ ꯑꯣꯏꯅ ꯊꯕꯛ ꯇꯧꯔꯤꯕ ꯀꯃꯤꯇꯤ ꯑꯗꯨꯗꯤ ꯏꯝꯐꯥꯜ ꯋꯤꯁ ꯗꯤꯁꯇꯤꯛ ꯂꯦꯚꯦꯟ ꯀꯃꯤꯇꯤ ꯀꯃꯤꯇꯤ ꯑꯁꯤꯅ ꯑꯩꯈꯣꯏꯒꯤ ꯑꯋꯥ ꯑꯅꯥ ꯇꯥꯔꯕ ꯃꯤꯁꯤꯡꯗ ꯑꯩꯈꯣꯏꯒꯤ ꯁ ꯁꯦꯟꯒꯤ ꯑꯣꯏꯔꯣ ꯑꯗꯨꯒ ꯃꯥꯒꯤ ꯃꯇꯝ ꯃꯇꯝꯗꯨꯒꯤ ꯐꯤꯔꯣꯜ ꯆꯥꯅ ꯊꯛꯅꯕ ꯑꯣꯏꯔꯣ ꯃꯁꯤꯅ ꯃꯈꯣꯏꯅ ꯗꯤꯁꯇꯤꯛ ꯂꯦꯚꯦꯟ ꯀꯃꯤꯇꯤ ꯑꯁꯤꯅ ꯃꯤꯌꯥꯝꯗ ꯃꯇꯦꯡ ꯄꯥꯡꯏ ꯑꯗꯨꯒ ꯑꯩꯈꯣꯏꯒꯤ ꯗꯤꯁꯇꯤꯛ ꯑꯁꯤꯗ ꯃꯤꯒꯤ ꯑꯩꯈꯣꯏꯒꯤ ꯃꯌꯨꯝ ꯃꯀꯩ ꯂꯩꯇꯕ ꯃꯤꯒꯤ ꯃꯁꯤꯡꯁꯨ ꯌꯥꯝꯅ ꯍꯦꯟꯒꯠꯂꯦ ꯃꯔꯝꯗꯤ ꯑꯩꯈꯣꯏꯒꯤ ꯍꯧꯖꯤꯛ ꯍꯧꯖꯤꯛ ꯑꯣꯏꯔꯤꯕ ꯑꯩꯈꯣꯏꯒꯤ ꯑꯩꯈꯣꯏꯒꯤ ꯏꯔꯥꯡ ꯑꯁꯤꯅ ꯑꯁꯤꯅ ꯂꯥꯜ ꯑꯁꯤꯅ ꯃꯔꯝ ꯑꯣꯏꯔꯒ ꯂꯩꯇꯕ ꯃꯌꯨꯝ ꯃꯀꯩ ꯂꯩꯇꯕ ꯃꯤꯒꯤ ꯃꯁꯤꯡꯁꯨ ꯌꯥꯝꯅ ꯍꯦꯟꯒꯠꯂꯦ